ꯃꯅꯤꯄꯨꯔꯤ ꯂꯣꯜꯁꯤ ꯑꯩꯈꯣꯏꯅ ꯀꯃꯥꯏꯅ ꯇꯧꯗꯅ ꯁꯣꯛꯊꯔꯛꯄꯒꯦ ꯑꯇꯣꯞꯄ ꯂꯣꯜꯁꯤꯡꯗꯒꯤ ꯍꯥꯏꯕꯗꯤ ꯊꯩꯗꯣꯔꯛꯑꯒ ꯑꯩꯈꯣꯏꯅ ꯃꯅꯤꯄꯨꯔꯤ ꯌꯥꯝ ꯐꯖꯈ꯭ꯔꯕ ꯑꯩꯈꯣꯏꯒꯤ ꯏꯃꯥ ꯂꯣꯜ ꯑꯁꯤ ꯑꯩꯈꯣꯏꯅ ꯁꯦꯡꯅ ꯍꯥꯏꯔꯒꯗꯤ ꯌꯥꯝꯅ ꯐꯖꯔꯕ ꯏꯃꯥ ꯂꯣꯜ ꯑꯁꯤꯕꯨ ꯁꯤꯖꯤꯟꯅꯗ꯭ꯔꯒ ꯑꯩꯈꯣꯏꯅ ꯁꯣꯁꯤꯑꯦꯜ ꯃꯦꯗꯤꯌꯥꯗꯒꯤ ꯃꯇꯧ ꯇꯝꯕ ꯀꯅꯥꯒꯨꯝꯕꯅ ꯃꯄꯥꯟꯗ ꯂꯥꯏꯔꯤꯛ ꯂꯥꯏꯁꯨ ꯇꯝꯃꯨꯔꯕ ꯃꯇꯨꯡꯗ ꯃꯗꯨꯗꯒꯤ ꯃꯈꯣꯏꯅ ꯇꯥꯔꯛꯄ ꯈꯪꯉꯛꯄ ꯎꯔꯛꯄ ꯃꯌꯥꯝ ꯑꯗꯨꯅ ꯑꯩꯈꯣꯏꯒꯤ ꯃꯤꯇꯧ ꯇꯝꯕ ꯍꯥꯏꯕ ꯇꯥꯔꯦ ꯑꯇꯣꯞꯄ ꯂꯩꯕꯥꯛꯀꯤ ꯋꯥꯉꯥꯡ ꯁꯉꯥꯡ ꯇꯝꯃꯛꯄꯗꯒꯤ ꯑꯩꯈꯣꯏꯒꯤ ꯋꯥꯍꯩꯃꯛꯇ ꯍꯥꯏꯔꯒꯁꯨ ꯑꯩꯈꯣꯏꯅ ꯏꯌꯥꯝꯕꯒ ꯍꯥꯏꯕ ꯁꯤꯒꯨꯝꯕꯗ ꯑꯩꯈꯣꯏꯅ ꯕ꯭ꯔꯣꯒ ꯍꯥꯏꯔꯒ ꯁꯨꯃꯥꯏꯅ ꯍꯦꯛ ꯇꯧꯅꯕ ꯁꯤꯒꯤ ꯂꯤꯆꯠ ꯂꯩ ꯑꯗꯨꯒ ꯑꯩꯈꯣꯏꯒꯤ ꯏꯁꯂꯥꯝꯁꯤꯡꯗꯁꯨ ꯀꯔꯤ ꯍꯥꯏꯕ ꯇꯥꯔꯦ ꯏꯁꯂꯥꯝꯁꯤꯡꯒꯤ ꯃꯔꯛꯇꯁꯨ ꯑꯩꯈꯣꯏꯒꯤ ꯑꯥꯔ ꯕꯤꯒꯤ ꯑꯣꯏꯕ ꯑꯗꯨꯒ ꯑꯩꯈꯣꯏꯅ ꯄꯥꯀꯤꯁꯇꯥꯅꯤꯒꯤ ꯗ꯭ꯔꯥꯃꯥ ꯌꯦꯡꯉꯨꯔꯕ ꯃꯇꯨꯡꯗ ꯁꯤꯁꯇꯔꯒ ꯍꯥꯏꯕ ꯑꯩꯈꯣꯏꯅ ꯏꯆꯦꯒ ꯍꯥꯏꯕ ꯁꯤꯒꯨꯝꯕꯁꯤ ꯑꯩꯈꯣꯏꯅ ꯍꯥꯏꯕꯒꯤ ꯃꯍꯨꯠꯇ ꯏꯆꯦꯁꯤꯒꯤ ꯃꯍꯨꯠ ꯁꯤꯗꯩꯗ ꯑꯩꯈꯣꯏꯅ ꯀꯔꯤ ꯍꯥꯏꯒꯦꯕꯨ ꯍꯦ ꯑꯄꯤꯒ ꯍꯥꯏꯕ ꯑꯗꯨꯒꯨꯝꯕ ꯌꯥꯝꯅ ꯑꯉꯥꯡꯁꯤꯡꯅ ꯁꯤꯖꯤꯟꯅꯕ ꯇꯥꯏ ꯑꯗꯨꯅ ꯑꯩꯈꯣꯏꯒꯤ ꯃꯅꯤꯄꯨꯔꯤ ꯂꯣꯟꯒꯤ ꯍꯟꯊꯔꯛꯄꯒꯨꯝ ꯑꯩꯈꯣꯏꯅ ꯁꯨꯝ ꯎꯍꯜꯂꯤ ꯃꯁꯤ ꯀꯔꯤꯒꯤꯅꯣ ꯍꯥꯏꯕ ꯇꯥꯔꯒꯗꯤ ꯑꯩꯈꯣꯏꯅ ꯃꯤꯔꯝꯒꯤ ꯁꯟꯅ ꯃꯆꯤ ꯁꯥꯡꯕ ꯍꯥꯏꯕ ꯑꯗꯨꯃꯛ ꯑꯣꯏꯒꯗ꯭ꯔꯥ ꯑꯗꯨꯅꯤ ꯑꯩꯒꯤ ꯋꯥꯈꯜꯗ ꯁꯨꯝ ꯈꯟꯖꯕꯁꯤ ꯑꯗꯨꯅ ꯑꯩꯈꯣꯏꯒꯤ ꯏꯃꯥ ꯂꯩꯕꯥꯛꯀꯤ ꯌꯥꯝꯅ ꯇꯝꯖꯅꯤꯡꯉꯥꯏ ꯑꯣꯏꯕ ꯃꯅꯨꯡ ꯍꯛꯆꯤꯟꯅ ꯐꯖꯔꯕ ꯋꯥꯍꯩ ꯋꯥꯇꯥ ꯀꯌꯥꯃꯨꯛ ꯂꯩꯔꯤ ꯕꯦꯚꯥꯔꯗꯒꯤ ꯀꯔꯤꯗꯒꯤ ꯑꯗꯨꯅ ꯍꯧꯖꯤꯛꯀꯤ ꯃꯤꯔꯣꯜ ꯑꯁꯤꯅ ꯀꯔꯤ ꯇꯧꯒꯦ ꯍꯥꯏꯕꯕꯨ ꯑꯩꯈꯣꯏꯅ ꯃꯤꯒꯤ ꯃꯇꯧ ꯇꯝꯃꯨꯔꯒ ꯃꯤꯒꯤ ꯋꯥꯉꯥꯡ ꯑꯁꯤ ꯑꯩꯈꯣꯏꯅ ꯑꯩꯈꯣꯏꯒꯤ ꯋꯥ ꯃꯔꯛꯇ ꯍꯥꯞꯆꯤꯜꯂꯒ ꯑꯩꯈꯣꯏꯅ ꯌꯥꯝꯅ ꯐꯖꯔꯕꯣꯏ ꯅꯤꯡꯗꯅ ꯊꯦꯠꯆꯤꯟꯕꯁꯤꯅ ꯕꯦꯚꯥꯔ ꯌꯥꯎꯔꯛꯇꯕ ꯑꯗꯨꯒ ꯅꯨꯡꯁꯤꯅꯕꯁꯤꯁꯨ ꯍꯟꯊꯔꯛꯏ ꯁꯦꯡꯅ ꯍꯥꯏꯌꯣ ꯍꯥꯏꯔꯒꯗꯤ ꯑꯗꯨꯒ ꯃꯁꯤꯅ ꯑꯃꯔꯣꯝꯗ ꯑꯃꯨꯛꯀ ꯀꯔꯤ ꯇꯧꯔꯛꯀꯦ ꯍꯥꯏꯕꯕꯨ ꯑꯩꯈꯣꯏꯒꯤ ꯏꯃꯥ ꯂꯣꯜ ꯁꯤꯗꯩꯗ ꯈꯪꯉꯛꯇꯕ ꯇꯨꯡꯒꯤ ꯅꯥꯍꯥꯔꯣꯜꯁꯤꯡꯅ ꯈꯪꯉꯛꯑꯣꯏꯗꯕ ꯑꯩꯈꯣꯏꯒꯤ ꯂꯣꯜꯁꯦ ꯅꯣꯡꯃ ꯅꯣꯡꯃꯒꯤ ꯁꯨꯝ ꯃꯃꯤ ꯁꯥꯝꯃꯛꯄ ꯃꯥꯡꯊꯔꯛꯄ ꯒꯨꯝꯕ ꯑꯉꯥꯡ ꯍꯧꯔꯛꯏꯕꯁꯤꯡꯁꯤꯅ ꯈꯪꯗꯕ ꯑꯩꯈꯣꯏꯒꯤ ꯊꯥꯏꯅꯒꯤ ꯏꯄꯥ ꯏꯄꯨꯅ ꯉꯥꯡꯖꯔꯝꯕ ꯂꯣꯟꯁꯤꯡꯁꯤ ꯋꯥꯍꯩꯃꯛꯇ ꯍꯥꯏꯔꯒꯁꯨ ꯑꯩꯈꯣꯏꯅ ꯑꯦ ꯁꯨꯃꯥꯡ ꯊꯦꯂꯣꯡ ꯍꯥꯏꯕ ꯑꯗꯨꯒꯨꯝꯕꯁꯨ ꯂꯩ ꯑꯗꯨꯅ ꯑꯩꯈꯣꯏꯅ ꯁꯤꯒꯨꯝꯕ ꯌꯥꯝ ꯑꯃ ꯂꯩꯈ꯭ꯔꯦ ꯃꯅꯤꯄꯨꯔꯤꯗ ꯀꯣ ꯑꯗꯨꯅ ꯃꯁꯤ ꯑꯩꯈꯣꯏꯒꯤ ꯋꯥꯈꯜꯗꯗꯤ ꯃꯁꯤ ꯑꯩꯈꯣꯏꯅ ꯃꯤꯒꯤ ꯃꯇꯧ ꯇꯝꯃꯨꯔꯒꯁꯨ ꯑꯩꯈꯣꯏꯅ ꯆꯞ ꯆꯥꯅ ꯏꯔꯩꯄꯥꯛꯁꯤꯗ ꯍꯟꯖꯤꯜꯂꯛꯂꯕ ꯃꯇꯨꯡꯗꯗꯤ ꯁꯣꯁꯤꯑꯦꯜ ꯃꯦꯗꯤꯌꯥꯗ ꯅꯠꯇ꯭ꯔꯒ ꯑꯩꯈꯣꯏꯅ ꯃꯄꯥꯟꯗ ꯆꯠꯂꯒ ꯎꯔꯨꯕ ꯇꯥꯔꯨꯕ ꯃꯈꯩꯁꯦ ꯃꯁꯤꯗꯒꯤ ꯈꯔ ꯇꯝꯃꯨꯔꯒꯁꯨ ꯇꯝꯃꯨꯔꯒꯁꯨ ꯑꯩꯈꯣꯏꯅ ꯏꯃꯨꯡꯁꯤꯗꯗꯤ ꯑꯩꯈꯣꯏꯒꯤ ꯏꯃꯥ ꯂꯣꯜꯁꯤꯕꯨ ꯁꯣꯏꯗꯅꯕꯒꯤꯗꯃꯛꯇ ꯃꯥꯡꯈꯤꯗꯅꯕꯒꯤꯗꯃꯛꯇ ꯑꯩꯈꯣꯏꯅ ꯑꯩꯈꯣꯏꯒꯤ ꯏꯃꯥ ꯂꯣꯜꯁꯤꯕꯨ ꯑꯉꯥꯡ ꯍꯧꯔꯛꯂꯤꯕ ꯑꯉꯥꯡꯁꯤꯡꯁꯤꯗ ꯃꯈꯣꯏꯕꯨ ꯂꯥꯏꯔꯤꯛ ꯇꯃꯕꯗ ꯃꯁꯤ ꯁꯤꯟꯊꯥ ꯇꯝꯕꯗ ꯍꯥꯏꯕ ꯇꯥꯕ꯭ꯔꯥ ꯑꯗꯣ ꯃꯁꯤꯗ ꯌꯥꯎꯍꯟꯕꯤꯕ

ꯃꯁꯤ ꯑꯩꯈꯣꯏꯅ ꯇꯥꯍꯟꯕꯤꯕ ꯐꯩ ꯑꯗꯨꯒ ꯃꯈꯣꯏꯕꯨꯁꯨ ꯍꯩꯍꯟꯕꯤꯕ ꯐꯩ ꯑꯗꯨꯅ ꯃꯈꯣꯏꯅ ꯇꯝꯃꯤꯕ ꯀ꯭ꯂꯥꯁꯁꯤꯡꯁꯤꯗ ꯑꯩꯈꯣꯏꯅ ꯁꯨꯏꯇꯦꯕꯜ ꯑꯣꯏꯕ ꯋꯥꯍꯩ ꯋꯥꯇꯥ ꯑꯗꯨꯒ ꯀꯩꯅꯣ ꯀꯔꯤ ꯀ꯭ꯂꯥꯁꯇ ꯃꯥꯅ ꯃꯥꯅ ꯑꯩꯈꯣꯏꯒꯤ ꯍꯩꯖꯒꯗꯕ ꯀ꯭ꯂꯥꯁꯇꯨꯒꯤ ꯃꯇꯨꯡ ꯏꯟꯅ ꯏꯁꯇꯦꯞ ꯕꯥꯏ ꯏꯁꯇꯦꯞ ꯍꯥꯞꯄꯤꯔꯀꯥꯟꯗ ꯑꯩꯈꯣꯏꯒꯤ ꯀꯩꯅꯣꯁꯦ ꯇꯧꯕ ꯃꯈꯣꯏꯕꯨ ꯈꯪꯍꯟꯕꯤꯕ ꯇꯝꯕꯤꯕ ꯑꯃ ꯆꯪꯉꯤ ꯑꯗꯨ ꯑꯣꯏꯕ ꯇꯥꯔꯒꯗꯤ ꯑꯩꯈꯣꯏꯒꯤ ꯏꯃꯥ ꯂꯣꯜ ꯃꯅꯤꯄꯨꯔꯤ ꯃꯁꯤ ꯃꯥꯡꯉꯣꯏꯗ꯭ꯔꯥ ꯍꯥꯏꯕꯒꯤ ꯑꯗꯨꯒꯨꯝꯕꯁꯨ ꯈꯟꯖꯩ ꯑꯗꯨ ꯑꯣꯏꯕ ꯇꯥꯔꯕꯗꯤ ꯆꯨꯝꯃꯦ ꯑꯩꯈꯣꯏ ꯇꯧꯒꯗꯕꯅꯤ ꯃꯤꯒꯤ ꯃꯇꯧ ꯇꯝꯕꯅ ꯑꯩꯈꯣꯏꯒꯤ ꯆꯥꯎꯈꯠꯄ ꯄꯨꯕꯤꯔꯛꯏ ꯇꯧꯕꯇꯒꯤꯗꯤ ꯏꯃꯥ ꯂꯣꯜꯁꯦ ꯃꯥꯡꯈꯤꯒꯗꯕꯗꯒꯤꯁꯨ ꯀꯟꯕꯗꯤ ꯐꯩ ꯑꯅ ꯑꯩ ꯁꯨꯃꯥꯏꯅ ꯊꯝꯖꯒꯦ ꯏꯃꯥ ꯂꯣꯜ ꯆꯥꯎꯈꯠꯍꯟꯁꯤ ꯍꯥꯏꯕ ꯇꯥꯔꯒꯗꯤ ꯑꯩꯈꯣꯏꯅ ꯏꯄꯥ ꯏꯄꯨꯅ ꯉꯥꯡꯉꯝꯕ ꯂꯣꯜꯁꯦ ꯈꯔ ꯈꯔ ꯑꯍꯜ ꯂꯃꯟ ꯃꯅꯥꯛꯇ ꯐꯝꯃꯒ ꯂꯥꯏꯔꯤꯛ ꯇꯝꯍꯧꯗ꯭ꯔꯒꯁꯨ ꯈꯪꯖꯤꯟꯕ ꯊꯤꯖꯤꯟꯕ ꯑꯃꯗꯤ ꯗꯔꯀꯥꯔ ꯑꯣꯏꯕ꯭ꯔꯥꯅ ꯑꯩ ꯈꯟꯖꯩ